ꯑꯁꯤꯒꯤꯁꯤ ꯍꯣꯇꯦꯜ ꯄꯥꯛ ꯋꯦ ꯑꯣꯏꯕꯤꯔꯕ꯭ꯔꯥ ꯑꯣꯗꯔ ꯇꯧꯖꯔꯤꯕ ꯑꯩꯍꯥꯛ ꯃꯌꯥꯡꯂꯝꯕꯝ ꯃꯅꯣꯔꯃꯥ ꯗꯦꯕꯤꯅꯤ ꯅꯍꯥꯟ ꯗꯦꯠ ꯁꯤꯛꯁ ꯊꯥ ꯑꯍꯨꯝꯒꯤ ꯊꯥ ꯑꯍꯨꯝ ꯏꯪ ꯂꯤꯁꯤꯡ ꯑꯅꯤ ꯀꯨꯟꯃꯔꯤꯒꯤ ꯄꯣꯠ ꯑꯃ ꯑꯣꯗꯔ ꯇꯧꯕꯤꯈꯤꯕꯗꯣ ꯑꯩꯈꯣꯏꯒꯤ ꯏꯃꯨꯡ ꯃꯅꯨꯡ ꯄꯨꯝꯅꯃꯛ ꯆꯠꯊꯣꯛꯄꯅ ꯃꯔꯝ ꯑꯣꯏꯔꯒ ꯄꯣꯠ ꯑꯗꯨ ꯑꯣꯗꯔ ꯇꯧꯕꯤꯔꯤꯕ ꯑꯣꯗꯔ ꯇꯧꯕꯤꯔꯤꯕ ꯄꯣꯠ ꯑꯗꯨ ꯀꯦꯟꯁꯦꯜ ꯇꯧꯖꯔꯒꯦ ꯑꯩꯈꯣꯏ ꯏꯃꯨꯡ ꯄꯨꯝꯅꯃꯛ ꯑꯔꯨꯕ ꯑꯃ ꯂꯥꯛꯄꯗꯒꯤ ꯊꯕꯛ ꯑꯔꯨꯕ ꯑꯃ ꯂꯥꯛꯄꯗꯒꯤ ꯃꯄꯥꯟ ꯂꯝꯗ ꯆꯠꯄ ꯇꯥꯔꯦ ꯊꯥ ꯑꯅꯤꯃꯨꯛ ꯂꯩꯔꯨꯒꯅꯤ ꯑꯗꯨꯅ ꯑꯣꯗꯔ ꯑꯗꯨ ꯀꯦꯟꯁꯦꯜ ꯇꯧꯖꯔꯒꯦ ꯕꯤꯟ ꯅꯝꯕꯔ ꯇꯔꯥꯅꯤꯊꯣꯏꯒꯤ ꯂꯨꯄꯥ ꯆꯅꯤꯄꯥꯟ ꯌꯥꯡꯈꯩꯒꯤ ꯑꯣꯗꯔ ꯇꯧꯈꯤꯕ ꯑꯗꯨ ꯔꯤꯐꯟ ꯇꯧꯕꯤꯅꯕ ꯍꯥꯏꯖꯔꯤ